ꯂꯥꯏ ꯈꯨꯔꯨꯝꯕ ꯃꯇꯝꯗ ꯑꯩꯈꯣꯏꯅ ꯑꯩꯒꯤ ꯅꯥꯠꯀꯤ ꯆꯠꯅꯕꯤ ꯑꯣꯏꯅ ꯑꯀꯛꯅꯅ ꯂꯩ ꯏꯔꯨ ꯃꯥꯏꯊꯖꯔꯒ ꯆꯟꯗꯣꯟ ꯆꯋꯥ ꯊꯤꯜꯂꯒ ꯃꯧ ꯑꯣꯏꯕꯤꯁꯤꯡꯅ ꯐꯅꯦꯛ ꯃꯊꯛ ꯆꯤꯡꯈꯠꯇꯨꯅ ꯁꯦꯠꯂꯤ ꯑꯗꯨꯕꯨ ꯂꯩꯁꯥꯕꯤꯁꯤꯡꯅ ꯐꯅꯦꯛ ꯈꯣꯏꯈꯥ ꯁꯦꯠꯇꯨꯅ ꯂꯥꯏꯒꯤ ꯑꯣꯏꯕ ꯅꯥꯠꯀꯤ ꯑꯣꯏꯕ ꯆꯟꯗꯣꯟ ꯃꯆꯨꯒꯤ ꯐꯅꯦꯛ ꯐꯤ ꯁꯦꯠ ꯏꯟꯗꯨꯅ ꯆꯟꯗꯣꯟ ꯆꯋꯥ ꯊꯤꯟꯗꯨꯅ ꯀꯣꯛ ꯇꯨꯝꯗꯨꯅ ꯑꯩꯈꯣꯏꯅ ꯂꯥꯏꯒꯤ ꯊꯧꯔꯝ ꯄꯥꯡꯊꯣꯛꯏ ꯂꯥꯏꯕꯨ ꯄꯨꯛꯅꯤꯡ ꯆꯪꯅ ꯈꯨꯔꯨꯝꯃꯤ ꯆꯠꯅꯕꯤꯁꯤꯡ ꯑꯁꯤ ꯌꯥꯎꯗꯕ ꯌꯥꯗꯦ ꯏꯔꯨ ꯃꯥꯏꯊꯗꯅ ꯂꯥꯏ ꯈꯨꯔꯨꯝꯕ ꯌꯥꯗꯦ ꯑꯩꯈꯣꯏꯒꯤ ꯆꯠꯅꯕꯤꯒꯤ ꯃꯇꯨꯡ ꯏꯟꯅ ꯑꯗꯨꯗꯒꯤ ꯃꯧ ꯑꯣꯏꯕꯤꯁꯤꯡꯅ ꯂꯥꯏ ꯈꯨꯔꯨꯝꯕ ꯃꯇꯝꯗ ꯀꯣꯛꯇ ꯁꯝꯕꯨꯜ ꯄꯨꯜꯁꯤꯟꯗꯅ ꯐꯅꯦꯛ ꯃꯊꯛ ꯆꯤꯡꯈꯠꯇꯅ ꯂꯥꯏ ꯈꯨꯔꯨꯝꯕ ꯆꯠꯅꯗꯦ ꯑꯗꯨꯅ ꯂꯥꯏ ꯈꯨꯔꯨꯝꯕ ꯃꯇꯝꯗ ꯑꯀꯛꯅꯕ ꯑꯃ ꯂꯩ ꯑꯩꯈꯣꯏꯒꯤ ꯆꯠꯅꯕꯤꯒꯤ ꯃꯇꯨꯡ ꯏꯟꯅ